ꯇꯥꯏ ꯇꯥꯏ ꯇꯥꯏ ꯇꯥꯏ ꯅꯪ ꯀꯔꯤ ꯐꯤꯅꯣ ꯑꯄꯥꯝꯕ ꯍꯥꯏꯕꯤꯌꯣ ꯂꯩꯔꯣ ꯂꯩꯔꯣ ꯑꯉꯥꯡ ꯑꯍꯣꯡꯕ ꯃꯃꯜꯗ ꯀꯝꯃꯤꯁꯟ ꯀꯌꯥ ꯄꯤꯅꯤ ꯑꯄꯥꯝ ꯑꯄꯥꯝꯕ ꯂꯧꯕꯤꯕ ꯌꯥꯒꯅꯤ ꯀꯔꯤ ꯀꯔꯤ ꯑꯥꯏꯇꯦꯝ ꯂꯧꯖꯒꯗꯕꯅꯣ ꯍꯥꯏꯕꯤꯔꯛꯑꯣ ꯌꯥꯒꯅꯤ ꯌꯥꯒꯅꯤ ꯑꯄꯥꯝ ꯑꯄꯥꯝꯕ ꯅꯨꯄꯤꯒꯤ ꯑꯣꯏꯔꯁꯨ ꯅꯨꯄꯥ ꯃꯆꯥꯒꯤ ꯑꯣꯏꯔꯁꯨ ꯑꯍꯟꯒꯤ ꯑꯣꯏꯔꯁꯨ ꯅꯨꯄꯥꯒꯤ ꯑꯣꯏꯔꯁꯨ ꯑꯄꯥꯝ ꯑꯄꯥꯝꯕ ꯑꯥꯏꯇꯦꯝ ꯂꯧꯕꯤꯕ ꯌꯥꯒꯅꯤ ꯑꯄꯥꯝ ꯑꯄꯥꯝꯕ ꯀꯝꯃꯤꯁꯟ ꯑꯗꯨꯝ ꯇꯧꯖꯒꯅꯤ ꯂꯥꯛꯄꯤꯌꯨ ꯌꯥꯖꯒꯅꯤ ꯐꯤ ꯂꯩꯒꯗꯕ ꯃꯈꯜ ꯃꯊꯦꯜꯒꯤ ꯅꯨꯄꯤꯑꯣꯏꯕꯤꯁꯤꯡꯒꯤ ꯅꯨꯄꯥꯒꯤ ꯑꯍꯟꯒꯤ ꯑꯉꯥꯡꯒꯤ ꯈꯨꯗꯤꯡꯃꯛ ꯆꯥꯅꯤ ꯄꯤꯕꯁꯨ ꯌꯥꯎꯔꯤ ꯆꯥꯝꯃꯔꯤ ꯄꯤꯕꯁꯨ ꯌꯥꯎꯔꯤ ꯆꯥꯇ꯭ꯔꯨꯛ ꯄꯤꯕꯁꯨ ꯌꯥꯎꯔꯤ ꯅꯪ ꯅꯪꯒꯤ ꯑꯄꯥꯝꯕꯗꯨ ꯂꯧꯕꯤꯕ ꯌꯥꯒꯅꯤ

ꯌꯦꯡꯉꯣ ꯌꯦꯡꯉꯣ